ꯈꯨꯟꯅꯨ ꯆꯣꯔꯥ ꯀ꯭ꯋꯥꯛ ꯎꯔꯤꯠ ꯅꯥꯄꯪꯕꯤ ꯎꯃꯥꯏꯕꯤ ꯃꯈꯜꯁꯤꯡꯁꯦ ꯑꯩꯅ ꯈ꯭ꯋꯥꯏꯗꯒꯤ ꯄꯥꯝꯖꯕꯅ ꯈꯨꯟꯅꯨ ꯈꯨꯟꯅꯨ ꯌꯥꯝꯅ ꯄꯥꯝꯃꯦ ꯃꯔꯝꯗꯤ ꯈꯨꯟꯅꯨ ꯁꯤꯗꯤ ꯑꯩꯈꯣꯏꯅ ꯍꯦꯛ ꯌꯦꯡꯕꯗ ꯌꯥꯝꯅ ꯅꯨꯡꯁꯤ ꯐꯖꯩ ꯌꯥꯝꯅꯁꯨ ꯌꯥꯝꯅꯁꯨ ꯅꯥꯜꯂꯦ ꯑꯗꯨꯅ ꯃꯔꯝ ꯑꯣꯏꯔꯒ ꯑꯩꯅ ꯈꯨꯟꯅꯨꯁꯤ ꯄꯥꯝꯖꯕꯅꯦ